ꯑꯥ ꯍꯂꯣ ꯍꯥꯏꯕꯤꯌꯨ ꯑꯣ ꯃꯥꯅꯦ ꯃꯥꯅꯦ ꯀꯔꯤ ꯂꯩꯔꯒꯦ ꯑꯥ ꯍꯣꯏ ꯔꯦꯟꯠꯁꯦ ꯁꯨꯃꯥꯏꯅ ꯇꯧꯕꯅꯤꯀꯣ ꯑꯗꯣꯝꯒꯤ ꯃꯤꯡ ꯀꯔꯤ ꯀꯧꯕꯤꯒꯦ ꯑꯥ ꯂꯝꯅ ꯁꯦꯅꯥꯄꯇꯤꯗꯒꯤ ꯑꯣꯏꯗꯣꯏꯔꯥ ꯑꯣ ꯁꯨꯃꯥꯏꯅ ꯇꯧꯕꯅꯦ ꯑꯩꯈꯣꯏꯒꯤ ꯂꯝꯁꯦ ꯔꯦꯟꯠꯁꯦ ꯍꯣꯏ ꯒ꯭ꯔꯜꯁꯀꯤ ꯇꯣꯉꯥꯟꯅ ꯂꯩ ꯕꯣꯏꯁꯀꯤ ꯇꯣꯉꯥꯟꯅ ꯂꯩ ꯑꯗꯣ ꯔꯦꯟꯠꯁꯦ ꯀꯌꯥꯃꯨꯛꯀꯤ ꯔꯦꯟꯁꯇ ꯄꯩꯁꯥꯁꯦ ꯀꯌꯥꯃꯨꯛꯀꯤ ꯊꯥꯗ ꯀꯌꯥꯃꯨꯛꯀꯤ ꯆꯥꯡꯗ ꯄꯥꯝꯃꯤꯅꯣ

ꯑꯣ ꯑꯗꯣ ꯒ꯭ꯌꯥꯁ ꯅꯨꯡ ꯁꯄ꯭ꯂꯥꯏ ꯇꯧꯔꯅꯤ ꯑꯗꯨꯗꯗꯤ ꯏꯁꯤꯡ ꯅꯨꯡꯁꯤꯡ ꯂꯣꯏꯅ ꯌꯥꯎꯔꯒꯅꯤ ꯑꯗꯣ ꯑꯗꯨꯝ ꯌꯥꯕꯤꯒꯗ꯭ꯔꯥ ꯀꯃꯥꯏꯅ ꯇꯧꯒꯅꯤ ꯍꯣꯏ ꯑꯗꯨ ꯑꯩꯈꯣꯏꯒꯤ ꯑꯣꯏꯅ ꯁꯦꯀ꯭ꯌꯨꯔꯤꯇꯤ ꯑꯣꯏꯁꯨ ꯄꯤꯖꯩ ꯑꯗꯨꯗꯒꯤꯗꯤ ꯑꯗꯨꯝ ꯌꯥꯝ ꯐꯖꯅ ꯁꯄ꯭ꯂꯥꯏ ꯇꯧꯋꯤꯀꯣ ꯍꯥꯏꯗꯤ ꯌꯥꯝ ꯍꯥꯏꯖꯅꯤꯛ ꯑꯣꯏꯅ ꯐꯖꯅ ꯔꯦꯟꯠꯇꯣ ꯂꯩ ꯍꯥꯏ ꯇꯥꯔꯦ ꯑꯗꯣ ꯁꯤꯁꯇꯔꯅ ꯄꯥꯝꯕꯤ ꯇꯥꯔꯒꯗꯤ ꯑꯩꯈꯣꯏꯒꯤ ꯀꯟꯇꯦꯛ ꯅꯝꯕꯔꯗꯣ ꯋꯥꯆꯞꯇ ꯊꯥꯔꯛꯑꯒꯦ ꯑꯗꯨꯒ ꯑꯗꯨꯗ ꯑꯗꯨꯝ ꯄꯥꯎ ꯐꯥꯎꯅꯔꯁꯤ ꯌꯥꯒꯗ꯭ꯔꯥ ꯑꯗꯨ ꯀꯔꯤ ꯀꯔꯤ ꯁꯤꯁꯇꯔꯅ ꯍꯪꯅꯤꯡꯕ ꯀꯔꯤ ꯀꯔꯤ ꯂꯧꯔꯤꯒꯦ ꯒꯥꯔꯜꯁ ꯉꯥꯛꯇꯒꯤ ꯑꯣꯏꯕꯗꯨꯅ ꯔꯨꯝ ꯑꯅꯤ ꯍꯥꯡꯉꯦꯕꯀꯣ ꯑꯗꯣ ꯁꯤꯁꯇꯔꯅ ꯍꯥꯏꯕ ꯔꯦꯟꯁꯇꯨꯗ ꯐꯣꯔ ꯊꯥꯎꯖꯟ ꯐꯥꯏꯚ ꯍꯟꯗ꯭ꯔꯦꯗ ꯂꯥꯛꯀꯅꯤꯕ ꯍꯣꯏ ꯅꯨꯄꯤꯒꯤ ꯑꯣꯏꯅꯗꯤ ꯌꯥꯝ ꯁꯦꯞ ꯑꯣꯏꯔꯅꯤ ꯁꯝ ꯍꯥꯏꯕ ꯔꯨꯝ ꯐꯣꯔꯇꯤ ꯐꯥꯏꯚ ꯔꯨꯝ ꯂꯩꯕ ꯃꯇꯝꯗ ꯑꯅꯤꯈꯛ ꯉꯥꯏꯔꯦ ꯑꯗꯣ ꯁꯤꯁꯇꯔꯒꯤ ꯆꯍꯤꯒꯤ ꯃꯇꯨꯡꯏꯟꯅ ꯑꯞ ꯗꯥꯎꯟ ꯑꯗꯨꯝ ꯑꯄꯥꯝꯕ ꯑꯃ ꯈꯟꯕꯤꯕ ꯌꯥꯒꯅꯤ ꯍꯣꯏ ꯍꯣꯏ ꯐꯔꯦ ꯐꯔꯦ ꯑꯗꯨꯗꯤ ꯊꯝꯃꯒꯦꯀꯣ